ꯑꯩꯈꯣꯏꯅ ꯌꯥꯝꯅ ꯁꯤꯖꯤꯟꯅꯕ ꯑꯟꯗ꯭ꯔꯕꯤꯁ꯭ꯋꯥꯁ ꯀꯌꯥꯃꯔꯨꯝ ꯂꯩ ꯂꯩꯀꯥꯏ ꯍꯥꯏꯅꯕ ꯈꯔꯗꯤ ꯆꯠꯂꯝꯗꯥꯏꯗ ꯁꯨꯝꯁꯤꯠ ꯁꯤꯠꯄ ꯇꯧꯍꯩꯗꯦ ꯗꯥꯎ ꯌꯥꯗꯦ ꯍꯥꯏꯅꯩ ꯃꯄꯣꯛ ꯅꯨꯃꯤꯠꯇ ꯈꯨꯖꯤꯟ ꯀꯛꯄ ꯐꯠꯇꯦ ꯈꯨꯖꯤꯟ ꯃꯄꯥꯟ ꯁꯥꯏ ꯐꯠꯇꯦ ꯗꯥꯎ ꯌꯥꯗꯦ ꯍꯥꯏꯅꯩ ꯌꯨꯝꯗ ꯍꯧꯗꯣꯡ ꯈꯠꯅꯔꯒ ꯌꯨꯝꯒꯤ ꯗꯥꯎ ꯌꯥꯗꯦ ꯗꯁꯥ ꯇꯥꯏ ꯍꯥꯏꯅꯩ ꯑꯦꯛꯖꯥꯝꯗ ꯌꯦꯔꯨꯝ ꯆꯥꯔꯒ ꯆꯠꯂꯗꯤ ꯑꯦꯛꯖꯥꯝꯒꯤ ꯃꯥꯔꯛ ꯖꯦꯔꯣ ꯐꯪꯏ ꯍꯥꯏꯅꯩ ꯑꯦꯛꯖꯥꯝꯗ ꯈꯨꯖꯤꯟ ꯀꯛꯂꯗꯤ ꯃꯥꯔꯛ ꯀꯛꯏ ꯍꯥꯏꯅꯩ ꯃꯤꯠꯂꯤ ꯆꯣꯡꯂꯗꯤ ꯃꯤꯠ ꯃꯤ ꯈꯠꯅꯩ ꯍꯥꯏ ꯄꯥꯝꯕꯣꯝ ꯆꯣꯡꯂꯒ ꯑꯋꯥꯕ ꯇꯥꯏ ꯍꯥꯏꯅꯩ ꯈꯨꯕꯥꯛ ꯍꯥꯀꯠꯆꯔꯕꯗꯤ ꯄꯩꯁꯥ ꯐꯪꯏ ꯍꯥꯏꯅꯩ ꯈꯣꯡꯄꯥꯛꯇ ꯁꯝꯕ꯭ꯔꯨ ꯊꯨꯡꯉꯗꯤ ꯂꯝ ꯀꯣꯏꯕ ꯌꯥꯝꯅ ꯆꯠꯄ ꯐꯪꯏ ꯍꯥꯏꯅꯩ ꯅꯨꯃꯤꯗꯥꯡ ꯄꯩꯁꯥ ꯄꯤꯊꯣꯛ ꯂꯗꯤ ꯂꯛꯁꯃꯤ ꯆꯪꯗꯦ ꯍꯥꯏꯅꯩ ꯑꯁꯤꯒꯨꯝꯕ ꯀꯌꯥ ꯑꯁꯤ ꯑꯩꯗꯤ ꯑꯝꯃꯐꯥꯎ ꯊꯥꯖꯗꯦ